ꯑꯩꯍꯥꯛꯅ ꯊꯣꯡ ꯊꯥꯛꯄꯥ ꯄꯥꯝꯂꯤꯕꯁꯤ ꯑꯩꯈꯣꯏꯒꯤ ꯏꯔꯝꯗꯝ ꯃꯅꯤꯄꯨꯔꯒꯤ ꯊꯣꯡ ꯊꯥꯛꯏꯕ ꯀꯃꯟ ꯑꯣꯏꯅ ꯑꯩꯈꯣꯏ ꯏꯔꯣꯟꯕ ꯍꯥꯏꯔꯤꯕ ꯌꯦꯟꯁꯥꯡꯁꯤ ꯌꯥꯝꯅ ꯊꯣꯡꯕꯁꯤ ꯄꯥꯝꯃꯤ ꯏꯔꯣꯟꯕꯁꯤ ꯃꯇꯝ ꯈꯨꯗꯤꯡꯃꯛꯇ ꯇꯣꯞ ꯇꯣꯞꯄ ꯃꯅꯥ ꯃꯁꯤꯡ ꯁꯨꯅ ꯍꯥꯞꯄꯒ ꯊꯣꯡꯕꯁꯤ ꯃꯁꯤ ꯏꯔꯣꯟꯕꯁꯤ ꯌꯥꯝꯅ ꯍꯥꯎꯁꯨ ꯍꯥꯎꯕ ꯑꯗꯒꯤ ꯃꯁꯤꯅ ꯈꯔ ꯄꯥꯝꯁꯨ ꯄꯥꯝꯖꯕ ꯑꯗꯨꯒꯨꯝꯂꯕ ꯌꯦꯟꯁꯥꯡꯅꯤ